ꯑꯩꯅ ꯌꯨꯝꯗ ꯁꯦꯝꯖꯕ ꯌꯨꯝꯗ ꯁꯦꯝꯕ ꯇꯣꯉꯥꯟ ꯇꯣꯉꯥꯟꯕ ꯊꯛꯅꯕꯁꯤꯡꯒꯤ ꯌꯥꯝ ꯁꯦꯝꯃꯦ ꯍꯥꯏꯗꯤ ꯀꯔꯤ ꯀꯔꯤꯅꯣ ꯍꯥꯏꯕ ꯃꯇꯝꯗ ꯆꯥ ꯊꯛꯑꯦ ꯆꯥ ꯁꯦꯝꯃꯦ ꯑꯍꯥꯟꯕꯗ ꯆꯉꯥꯡ ꯁꯦꯝꯕ ꯃꯇꯝꯗ ꯆꯉꯥꯡ ꯁꯦꯝꯃꯦ ꯆꯉꯥꯡ ꯁꯦꯝꯕꯁꯤꯗ ꯑꯩꯅ ꯆꯝꯄ꯭ꯔꯥ ꯈꯔ ꯁꯨꯝꯖꯤꯜꯂꯒ ꯍꯛꯆꯥꯡꯗ ꯌꯥꯝ ꯊꯤꯅ ꯌꯥꯡꯅꯕꯒꯤ ꯃꯑꯣꯡꯗ ꯑꯌꯨꯛ ꯑꯉꯟꯕꯗ ꯑꯩꯈꯣꯏ ꯏꯃꯨꯡ ꯄꯨꯟꯅ ꯊꯛꯃꯤꯟꯅꯩꯌꯦ ꯆꯉꯥꯡꯁꯤꯗ ꯆꯥ ꯃꯅꯥ ꯈꯔ ꯄꯥꯍꯜꯂꯒ ꯄꯥꯔꯞ ꯇꯧꯔꯒ ꯁꯤꯡ ꯈꯔ ꯁꯣꯏꯖꯤꯜꯂꯒ ꯐꯖꯅ ꯆꯉꯥꯡꯁꯦ ꯂꯣꯜꯂ ꯃꯇꯨꯡꯗ ꯆꯥ ꯃꯅꯥ ꯁꯦ ꯄꯥꯍꯜꯂ ꯃꯇꯨꯡꯗ ꯑꯩꯈꯣꯏꯅ ꯆꯥꯁꯦ ꯂꯣꯏꯔꯦ ꯍꯥꯏꯔꯀꯥꯟꯗ ꯆꯝꯄ꯭ꯔꯥ ꯈꯤꯇꯪ ꯁꯨꯝꯃꯒ ꯑꯩꯈꯣꯏꯅ ꯑꯗꯨꯝ ꯊꯛꯃꯤꯟꯅꯩ ꯑꯩꯈꯣꯏ ꯏꯃꯨꯡ ꯃꯅꯨꯡ ꯑꯗꯨꯒꯤ ꯃꯊꯪꯗ ꯑꯃꯨꯛ ꯀꯣꯐꯤ ꯊꯛꯅꯤꯡꯕ ꯃꯤꯒꯤꯅ ꯑꯃꯨꯛ ꯀꯣꯐꯤ ꯁꯦꯝꯕꯤꯔꯦ ꯑꯩꯅ ꯀꯣꯐꯤꯁꯦ ꯁꯪꯒꯣꯝ ꯌꯥꯝ ꯍꯥꯞꯇꯕꯤꯗ ꯆꯤꯅꯤ ꯌꯥꯝ ꯍꯥꯞꯇꯕꯤꯗ ꯁꯦꯝꯕꯤꯔꯦ ꯍꯛꯆꯥꯡ ꯁꯣꯛꯇꯅꯕꯅꯤꯅ ꯑꯗꯨꯃꯥꯏ ꯇꯧꯔꯒ ꯁꯦꯝꯃꯦ ꯑꯗꯒꯤ ꯅꯨꯡꯊꯤꯜꯒꯤ ꯃꯇꯝꯗꯁꯨ ꯑꯩꯈꯣꯏꯅ ꯕꯅꯥꯅꯥ ꯁꯦꯛꯀꯨꯝꯕ ꯑꯗꯒꯤ ꯐ꯭ꯔꯨꯏꯠ ꯖꯨꯏꯁꯀꯨꯝꯕ ꯍꯥꯏꯇꯥꯔꯦꯀꯣ ꯑꯗꯨꯝ ꯒ꯭ꯔꯥꯏꯟꯗꯔ ꯂꯩꯌꯦꯕ ꯑꯗꯨ ꯒ꯭ꯔꯥꯏꯟꯗꯔꯗꯨꯗ ꯑꯩꯅ ꯃꯇꯝ ꯃꯇꯝꯒꯤ ꯍꯩ ꯔꯥ ꯁꯤꯡꯁꯦ ꯑꯗꯨꯝ ꯂꯩꯔ ꯂꯩꯔꯒ ꯁꯦꯝꯖꯩꯑꯕ ꯁꯪꯒꯣꯝ ꯈꯔ ꯈꯔ ꯍꯥꯞꯄꯒ ꯆꯤꯅꯤꯒꯨꯝꯕ ꯈꯔ ꯁꯤꯖꯤꯟꯅꯔꯒ ꯑꯩꯅ ꯑꯗꯨꯝ ꯁꯦꯝꯃꯦ ꯑꯩꯈꯣꯏ ꯏꯃꯨꯡ ꯃꯅꯨꯡ ꯃꯤꯁꯤꯡꯅꯁꯨ ꯄꯥꯝꯅꯩꯌꯦ ꯌꯥꯝ ꯍꯥꯎꯋꯦ ꯅꯪꯅ ꯁꯦꯝꯕꯁꯦꯅ ꯑꯗꯨꯃꯥꯏ ꯇꯧꯔ ꯑꯗꯨꯝ ꯁꯦꯝꯃꯦ ꯑꯗꯒꯤ ꯑꯩꯈꯣꯏꯅ ꯍꯛꯆꯥꯡꯗꯁꯨ ꯀꯥꯟꯅꯕ ꯃꯍꯤ ꯃꯔꯥꯡ ꯍꯥꯏꯕ ꯇꯥꯔꯦꯀꯣ ꯄꯦꯔꯨꯛꯀꯨꯝꯕꯁꯦ ꯑꯩꯈꯣꯏꯅ ꯃꯔꯛ ꯃꯔꯛꯇꯅꯦ ꯑꯩꯅ ꯑꯃꯨꯛ ꯑꯗꯨꯝ ꯐꯨꯠꯂ ꯈꯣꯠꯂꯒ ꯏꯃꯨꯡ ꯃꯅꯨꯡꯒꯤ ꯃꯤꯁꯤꯡꯁꯦ ꯄꯤꯊꯛꯑꯦꯕ ꯁꯤꯅ ꯑꯃꯨꯛ ꯕꯤ ꯄꯤꯒꯨꯝꯕ ꯀꯔꯤꯒꯨꯝꯕ ꯁꯨꯒꯔꯒꯨꯝꯕꯁꯦ ꯀꯟꯇ꯭ꯔꯣꯜ ꯇꯧꯋꯦꯕ ꯏꯃꯨꯡ ꯃꯅꯨꯡꯒꯤ ꯃꯤꯁꯤꯡꯗ ꯃꯣꯏ ꯃꯌꯥꯝꯅꯁꯨ ꯑꯗꯨꯝ ꯁꯤ ꯀꯥꯟꯅꯩ ꯈꯣꯠꯅꯩꯑꯅ ꯑꯗꯨꯝ ꯊꯛꯅꯩꯑꯕ ꯑꯁ ꯌꯥꯝ ꯁꯦꯝꯃꯤꯗ ꯑꯩꯗꯤ ꯕꯅꯥꯅꯥ ꯁꯦꯛꯀꯨꯝꯕ ꯂꯐꯣꯏꯒꯁꯦ ꯎꯕ ꯌꯥꯕ ꯅꯠꯇꯦ ꯑꯗꯨꯝ ꯍꯦꯛꯇ ꯁꯦꯝꯖꯤꯟꯕꯤꯅꯦ ꯑꯩꯅ ꯑꯗꯨꯃꯥꯏꯅ ꯇꯩꯔ ꯇꯩꯔꯒ ꯍꯦꯛꯇ ꯁꯦꯝꯃ ꯁꯦꯝꯃꯒ ꯑꯗꯨꯝ ꯊꯛꯑꯦꯕ ꯑꯩꯈꯣꯏ ꯏꯃꯨꯡ ꯃꯅꯨꯡꯒꯤ ꯃꯤꯁꯤꯡꯁꯦ ꯑꯗꯨꯝ ꯍꯥꯎꯋꯦ ꯍꯥꯎꯋꯦꯅ ꯊꯛꯅꯩꯌꯦ ꯑꯗꯒꯤ ꯍꯛꯆꯥꯡꯗꯁꯨ ꯀꯥꯟꯅꯒꯗꯕꯀꯣ ꯑꯗꯨꯝ ꯃꯌꯥꯝ ꯁꯦꯝꯃꯦ ꯑꯩꯅ ꯀꯔꯤ ꯐ꯭ꯔꯨꯏꯠ ꯖꯨꯏꯁꯀꯨꯝꯕ ꯑꯗꯨꯗꯒꯤ ꯋꯥꯇꯔ ꯃꯦꯂꯣꯟꯒꯤ ꯑꯗꯒꯤ ꯕꯅꯥꯅꯥꯒꯤ ꯃꯦꯡꯒꯣꯒꯤ ꯁꯨꯃꯥꯏꯅ ꯇꯧꯔꯒ ꯑꯗꯨꯝ ꯁꯦꯝꯃꯦꯕ ꯑꯩꯅ ꯑꯩꯈꯣꯏ ꯏꯃꯨꯡꯗꯀꯣ ꯑꯗꯨꯒ ꯑꯗ ꯆꯉꯥꯡ ꯊꯛꯅꯕꯅ ꯊꯛꯅꯕ ꯁꯪꯒꯣꯝ ꯊꯛꯅꯤꯡꯕ ꯃꯤꯒꯤꯁꯨ ꯑꯗꯨꯝ ꯁꯪꯒꯣꯝ ꯂꯣꯟꯕꯤ ꯑꯗꯨꯒ ꯀꯣꯐꯤꯒꯨꯝꯕ ꯃꯔꯛ ꯃꯔꯛꯇ ꯊꯛꯁꯤ ꯈꯣꯠꯁꯤ ꯍꯥꯏꯔꯒꯗꯤ ꯀꯣꯐꯤꯁꯨ ꯌꯥꯝ ꯍꯥꯎꯅ ꯑꯗꯨꯝ ꯂꯣꯜꯂꯒ ꯊꯛꯃꯤꯟꯅꯩꯌꯦ ꯑꯩꯈꯣꯏ ꯃꯌꯥꯝ ꯑꯗꯨꯃꯥꯏꯅ ꯇꯧꯔꯒ ꯑꯗꯨꯝ ꯁꯦꯝꯃꯦ ꯈꯔ ꯈꯔ ꯍꯩꯔꯥꯒꯤ ꯑꯃ ꯑꯃ ꯃꯇꯝ ꯃꯇꯝꯒꯤ ꯑꯣꯏꯕꯀꯣ ꯑꯗꯒꯤ ꯌꯥꯝ ꯀꯥꯟꯅꯕ ꯑꯃ ꯍꯥꯏꯔꯒꯅ ꯑꯩꯅ ꯇꯣꯔꯕꯣꯠꯁꯦ ꯇꯣꯔꯕꯣꯠꯁꯦ ꯑꯌꯨꯛ ꯑꯉꯟꯕꯁꯤꯗ ꯐꯖꯅ ꯃꯀꯛ ꯃꯀꯛ ꯁꯣꯏꯗꯠꯂꯒ ꯑꯩꯅ ꯒ꯭ꯔꯥꯏꯟꯗꯔꯗ ꯇꯧꯔꯒ ꯐꯖꯅ ꯁꯨꯝꯃꯒ ꯃꯤꯍꯤꯁꯦ ꯑꯩꯈꯣꯏ ꯄꯨꯟꯅ ꯊꯛꯃꯤꯟꯅꯕ ꯁꯤꯅ ꯍꯛꯆꯥꯡ ꯌꯥꯝ ꯅꯨꯡꯉꯥꯏꯌꯦ ꯁꯨꯃꯥꯏꯅ ꯇꯧꯔ ꯆꯥꯛꯈꯥꯎꯁꯨ ꯌꯥꯝ ꯐꯍꯜꯂꯦ ꯁꯤꯃꯁꯨ ꯑꯗꯨꯝ ꯇꯣꯏ ꯇꯣꯏꯅ ꯁꯦꯝꯖꯩ